ꯑꯣꯂꯥ ꯀꯁꯇꯃꯔ ꯁꯥꯔꯕꯤꯁ ꯑꯣꯏꯌꯦꯀꯣ ꯑꯩ ꯀꯦꯞ ꯅꯣꯏꯒꯤ ꯑꯦꯞꯇ ꯀꯦꯞꯇꯣ ꯑꯃ ꯄꯥꯔꯒ ꯀꯔꯥꯝꯗꯒꯤ ꯁꯦꯅꯥꯄꯇꯤ ꯐꯥꯎ ꯆꯠꯂꯦ ꯑꯗꯨꯒ ꯑꯩꯅ ꯑꯗꯨ ꯀꯦꯞꯇꯒꯤ ꯑꯩꯒꯤ ꯋꯥꯜꯂꯦꯠꯇꯣ ꯀꯥꯎꯈ꯭ꯔꯕ ꯑꯗꯨꯒꯤ ꯅꯣꯏꯅ ꯑꯗꯨꯝ ꯀꯣꯜ ꯀꯗꯥꯏꯗ ꯌꯧꯕ꯭ꯔꯥ ꯗ꯭ꯔꯥꯏꯕꯔꯗꯣ ꯀꯣꯜ ꯇꯧꯕꯤꯕ ꯌꯥꯕ꯭ꯔꯥ ꯑꯗꯨ ꯀꯦꯞ ꯅꯝꯕꯔꯗꯣ ꯑꯦꯝ ꯑꯦꯟ ꯖꯦꯔꯣ ꯊ꯭ꯔꯤ ꯁꯤꯛꯁ ꯑꯩꯠ ꯑꯦ ꯑꯗꯨ ꯇꯥꯏꯌꯦꯀꯣ ꯑꯗꯨ ꯃꯥ ꯃꯥꯒꯤ ꯗ꯭ꯔꯥꯏꯕꯔꯒꯤ ꯂꯩꯐꯝꯗꯣ ꯑꯩꯕꯨ ꯈꯔ ꯊꯥꯕꯤꯕ ꯌꯥꯕ꯭ꯔꯥ ꯑꯩꯕꯨ ꯑꯕꯗꯦꯠ ꯇꯧꯕꯤꯌꯨ ꯋꯥꯆꯞꯇ ꯑꯗꯨꯝ ꯑꯩꯅꯁꯨ ꯑꯗꯨ ꯃꯐꯝꯗꯨꯗ ꯆꯠꯂꯒ ꯂꯧꯔꯒꯦ ꯋꯥꯜꯂꯦꯠꯇ ꯄꯩꯁꯥꯗꯤ ꯌꯥꯝꯗꯦ ꯑꯗꯨꯕꯨ ꯗꯣꯀꯨꯃꯦꯟꯁꯀ ꯀꯥꯔꯠꯁꯤꯡ ꯌꯥꯎꯕꯒꯤ ꯑꯩ ꯗꯔꯀꯥꯔ ꯇꯥꯔꯦ ꯑꯗꯣ ꯍꯧꯖꯤꯛ ꯑꯩꯕꯨ ꯂꯣꯀꯦꯁꯟꯗꯣ ꯈꯔ ꯊꯨꯅ ꯊꯥꯕꯤꯕ ꯌꯥꯒꯗ꯭ꯔꯥ ꯌꯥꯔꯗꯤ ꯑꯗꯨꯝ ꯑꯩꯅ ꯏꯁꯥꯅ ꯑꯗꯨꯝ ꯆꯠꯂꯒ ꯂꯧꯔꯒꯦ ꯃꯉꯣꯟꯗ